ꯍꯂꯣ

ꯑꯧ ꯃꯥꯅꯦ ꯍꯧꯖꯤꯛꯁꯦ ꯕꯣꯔꯥ ꯂꯩꯔꯦ ꯆꯧ ꯂꯩꯔꯦ ꯑꯗꯩ ꯆꯅꯥ ꯂꯩꯔꯦ ꯆꯥ ꯂꯩꯔꯦ ꯀꯔꯤ ꯂꯩꯗꯣꯏꯅꯣ ꯀꯔꯤ ꯂꯧꯒꯦ ꯍꯥꯏꯕꯅꯣ

ꯄ꯭ꯂꯦꯠꯇ ꯀꯨꯟꯒꯤ ꯂꯩ ꯌꯥꯡꯈꯩꯒꯤ ꯂꯩ ꯀꯨꯟꯊ꯭ꯔꯥꯒꯤ ꯂꯩꯌꯦ

ꯑꯥ ꯕꯣꯔꯥꯁꯤ ꯅꯪ ꯀꯔꯤꯒꯤ ꯕꯣꯔꯥ ꯄꯥꯝꯃꯤꯅꯣ

ꯀꯧꯈꯥ ꯕꯣꯔꯥ ꯂꯩ ꯕꯣꯔꯥ ꯑꯗꯒꯤ ꯀꯣꯕꯤ ꯕꯣꯔꯥ ꯂꯩ ꯑꯂꯨ ꯕꯣꯔꯥ ꯂꯩ ꯀꯔꯤ ꯀꯔꯤ ꯆꯥꯅꯤꯡꯒꯦ ꯍꯥꯏꯔꯛꯑꯣ

ꯑ ꯆꯥ ꯂꯩ ꯆꯥꯗꯪꯗꯅꯤ ꯂꯩꯔꯤꯕ ꯀꯔꯤ ꯅꯪꯅ ꯄꯥꯝꯃꯤꯁꯤꯅ ꯀꯔꯤꯅꯣ ꯀꯣꯐꯤꯔꯥ ꯑꯗꯒꯤ ꯂꯦꯃꯟ ꯇꯤꯔꯥ ꯀꯩꯅꯣ ꯅꯪꯅ ꯄꯥꯝꯃꯤꯁꯤꯅ

ꯍꯣꯏ ꯍꯣꯏ ꯌꯥꯏꯌꯦ ꯌꯥꯏꯌꯦ

ꯄꯣꯠꯁꯤꯠꯁꯤ ꯌꯥꯝ ꯀꯥ ꯍꯦꯟꯅꯗꯤ ꯁꯤꯠꯄꯗꯤ ꯑꯣꯏꯗꯦ ꯑꯗꯨ ꯈꯔ ꯈꯔꯗꯤ ꯑꯗꯨꯝ ꯁꯤꯠꯂꯤꯗ ꯁꯤꯠꯄꯕꯨꯗꯤ

ꯑꯧ ꯅꯨꯡꯉꯥꯏ

ꯑꯌꯨꯛꯀꯤꯗꯤ ꯇꯟ ꯈꯔ ꯍꯧꯋꯦ ꯇꯟꯗꯨꯒ ꯑꯗꯨꯒ ꯆꯥꯒ ꯑꯗꯨꯝ ꯑꯍꯟ ꯈꯔ ꯑꯗꯨꯝ ꯊꯛꯏꯌꯦ

ꯑꯣ ꯍꯧꯖꯤꯛꯇꯤ ꯄꯣꯠꯁꯦ ꯇꯥꯡꯕꯅꯤꯅꯀꯣ ꯄꯣꯠꯁꯤ ꯇꯥꯡꯕꯅꯤꯅ ꯄꯣꯠꯇꯤ ꯏꯍꯣꯡ ꯍꯣꯡꯗ꯭ꯔꯦ ꯌꯣꯟꯕꯗ ꯑꯗꯨ ꯇꯣꯡꯕ ꯇꯣꯡꯗꯕ ꯍꯥꯏꯗꯨꯅ ꯑꯗꯨꯝ ꯈꯔꯕꯨꯗꯤ ꯑꯗꯨꯝ ꯂꯦꯝꯃꯤ ꯈꯔꯕꯨꯗꯤ ꯑꯗꯨꯝ ꯇꯣꯡꯉꯤ ꯑꯗꯨ ꯇꯣꯡꯕ ꯍꯥꯏꯁꯦ ꯌꯥꯝꯅ ꯇꯣꯡꯕꯗꯤ ꯑꯣꯏꯗ꯭ꯔꯦ ꯈꯔ ꯑꯗꯨꯝ ꯐꯝꯃꯤꯕ ꯍꯥꯏꯗꯨꯅꯤ

ꯑꯣ ꯅꯨꯡꯗꯥꯡꯗꯤ ꯐꯝꯗꯤꯌꯦ ꯑꯩ ꯑꯌꯨꯛꯀ ꯅꯨꯡꯊꯤꯟꯒ ꯑꯗꯨ ꯑꯣꯖꯥꯁꯤꯡ ꯂꯥꯛꯄ ꯑꯗꯨ ꯁꯥꯇ꯭ꯔꯁꯤꯡ ꯂꯥꯛꯄ ꯑꯗꯨ ꯃꯣꯏꯁꯤꯡꯁꯤꯒꯤ ꯈꯒ ꯆꯥꯅꯕ ꯈꯒ ꯍꯋꯥꯏ ꯆꯅꯥ ꯑꯉꯧꯕ ꯑꯗꯒꯤ ꯕꯣꯔꯥ ꯆꯥꯅꯕ ꯁꯤꯡꯖꯨ ꯆꯥꯕ ꯑꯗꯨꯃꯥꯏꯅ ꯇꯧꯕꯒꯤ ꯇꯧꯕꯅꯤ ꯅꯨꯡꯗꯥꯡꯗꯤ ꯐꯝꯗꯦ ꯑꯧ ꯐꯩ ꯍꯔꯥꯎ ꯀꯨꯝꯍꯩ ꯃꯣꯏꯒꯤ ꯑꯃꯨꯃꯨꯛ ꯏꯁꯄꯣꯠ ꯇꯧꯔꯛꯄ ꯐꯦꯁꯇꯤꯚꯦꯜ ꯂꯥꯛꯄꯩ ꯀꯥꯟꯗꯨꯗꯩꯗ ꯈꯔ ꯈꯔ ꯁꯤꯠꯂꯤ

ꯊꯣꯛꯑꯒ ꯌꯣꯟꯕꯗꯤ ꯌꯣꯟꯗꯔꯦ ꯃꯐꯝꯁꯤꯗ ꯑꯗꯨꯝ ꯐꯝꯃꯒ ꯑꯗꯨꯝ ꯌꯣꯜꯂꯦ ꯃꯄꯥꯟ ꯊꯣꯛꯑꯒꯗꯤ ꯌꯣꯟꯗꯔꯦ ꯃꯣꯏ ꯂꯥꯛꯑꯒ ꯑꯗꯨꯝ ꯆꯥꯔꯕ ꯑꯣꯖꯥꯈꯩ ꯂꯥꯛꯑꯒ ꯆꯥꯕ ꯁꯥꯇ꯭ꯔ ꯂꯥꯛꯑꯒ ꯆꯥꯕ ꯑꯗꯨꯃꯥꯏꯅ ꯆꯥꯕꯗꯩ ꯍꯦꯟꯅ ꯃꯄꯥꯟꯗꯤ ꯊꯣꯛꯑꯒꯗꯤ ꯌꯣꯟꯗ꯭ꯔꯦ ꯃꯅꯨꯡꯗ ꯑꯗꯨꯝ ꯐꯝꯃꯒ ꯑꯗꯨꯝ ꯌꯣꯟꯕꯅꯤ ꯑꯍꯦꯟꯕ ꯃꯄꯥꯟꯗꯒꯤ ꯈꯔ ꯂꯥꯛꯄ ꯑꯗꯨꯒ ꯑꯣꯖꯥꯒꯩꯅ ꯈꯔ ꯆꯥꯕ ꯁꯥꯇ꯭ꯔꯅ ꯈꯔ ꯆꯥꯕ ꯑꯗꯨꯈꯇꯅꯤꯗ

ꯍꯣꯏ ꯎꯝ ꯍꯣꯏ ꯍꯣꯏ